ꯆꯥꯟꯗꯦꯜ ꯖꯤꯂꯥꯁꯤꯡꯗ ꯄꯨꯊꯣꯛꯂꯤꯕ ꯄ꯭ꯔꯗꯛꯁꯤꯡ ꯍꯥꯏꯔꯒꯗꯤ ꯊꯨꯝꯃꯣꯛꯀꯨꯝꯕ ꯄꯣꯂꯥꯡꯒꯨꯝꯕ ꯑꯗꯒꯤ ꯌꯥꯡꯀꯣꯛꯀꯨꯝꯕ ꯑꯁꯤ ꯑꯌꯥꯝꯕꯅ ꯄꯨꯊꯣꯛꯏ ꯑꯗꯨꯒ ꯑꯩꯈꯣꯏꯅ ꯏꯪꯈꯣꯜꯒꯤ ꯃꯅꯥ ꯃꯁꯤꯡꯗ ꯍꯥꯏꯔꯒꯅ ꯍꯋꯥꯏꯒꯨꯝꯕ ꯈꯥꯃꯦꯟꯒꯨꯝꯕ ꯆꯥꯛ ꯍꯋꯥꯏꯒꯨꯝꯕꯁꯤꯡ ꯑꯁꯤ ꯑꯩꯈꯣꯏꯅ ꯑꯌꯥꯝꯕ ꯄꯨꯊꯣꯛꯏ